ꯑꯩꯒꯤ ꯑꯅꯛꯄꯗ ꯗꯤꯁꯄꯦꯟꯁꯔꯤ ꯑꯃꯗꯤ ꯂꯩ ꯑꯗꯨꯕꯨ ꯕꯦꯠ ꯑꯣꯛꯁꯤꯖꯦꯟ ꯁꯤꯂꯤꯟꯗꯔꯁꯤꯡꯁꯨ ꯂꯩ ꯍꯥꯏ ꯁꯔꯖꯤꯀꯦꯜ ꯇꯨꯜꯁꯁꯨ ꯑꯗꯨꯝ ꯂꯩ ꯍꯥꯏ ꯑꯗꯨꯕꯨ ꯎꯗꯤ ꯎꯔꯨꯗꯦ ꯌꯥꯝ ꯐꯖꯅꯗꯤ ꯇꯧꯏꯅꯕꯨꯗꯤ ꯍꯥꯏ ꯑꯗꯨꯕꯨ ꯇ꯭ꯋꯦꯟꯇꯤ ꯐꯣꯔ ꯑꯥꯋꯔꯁꯇꯤ ꯇꯧꯗꯦ ꯅꯨꯡꯊꯤꯟ ꯈꯛꯇꯗ ꯇꯧꯏ ꯅꯨꯃꯤꯗꯥꯡꯗ ꯇꯟꯖꯥ ꯆꯥꯗꯕ ꯇꯟꯖꯥꯗ ꯄꯨꯁꯟꯕꯗ ꯃꯣꯏ ꯋꯥꯔꯛ ꯇꯧꯗꯕꯅ ꯃꯔꯝ ꯑꯣꯏꯔꯒ ꯑꯔꯥꯞ ꯑꯔꯥꯞꯄ ꯍꯣꯁꯄꯤꯇꯥꯜꯗ ꯄꯨꯕ ꯁꯤꯒꯨꯝꯕ ꯈꯨꯗꯣꯡꯆꯥꯗꯕ ꯀꯌꯥꯁꯨ ꯊꯦꯡꯅꯩ ꯍꯥꯏꯔꯤꯕ ꯈꯨꯗꯣꯡꯆꯥꯗꯕ ꯀꯌꯥꯁꯤꯅ ꯃꯔꯝ ꯑꯣꯏꯔꯒ ꯂꯩꯈꯤꯗꯕ ꯀꯟꯕ ꯉꯝꯍꯧꯗꯕ ꯀꯟꯅ ꯂꯥꯏꯀꯟꯅꯕ ꯑꯁꯤꯒꯨꯝꯕ ꯀꯌꯥꯁꯨ ꯊꯣꯛꯍꯜꯂꯤ